ꯊꯥꯔꯇꯤ ꯑꯦꯄ꯭ꯔꯤꯜ ꯇꯨ ꯊꯥꯎꯖꯟ ꯋꯥꯟ ꯁꯦꯚꯤꯟꯇꯤꯟ ꯃꯥꯔꯆ ꯇꯨ ꯊꯥꯎꯖꯟ ꯊ꯭ꯔꯤ ꯁꯤꯛꯁ ꯅꯚꯦꯝꯕꯔ ꯇꯨ ꯊꯥꯎꯖꯟ ꯐꯤꯐꯇꯤꯟ ꯏꯂꯚꯦꯟ ꯖꯨꯟ ꯇꯨ ꯊꯥꯎꯖꯟ ꯑꯩꯠꯇꯤꯟ ꯇꯨꯌꯦꯜꯐ ꯑꯦꯄ꯭ꯔꯤꯜ ꯇꯨ ꯊꯥꯎꯖꯟ ꯇ꯭ꯋꯦꯟꯇꯤ ꯊ꯭ꯔꯤ